ꯑꯩꯈꯣꯏꯒ ꯑꯩꯒ ꯆꯠꯃꯤꯟꯅꯕ ꯃꯇꯝꯗ ꯃꯔꯨꯞꯁꯤꯡꯒ ꯑꯩꯈꯣꯏꯒ ꯃꯇꯝ ꯑꯗꯨꯗ ꯇꯔꯦꯠ ꯁꯨꯕ ꯁꯕꯦꯟ ꯄꯦ ꯀꯃꯤꯁꯟ ꯏꯂꯦꯛꯇ꯭ꯔꯤꯁꯤꯇꯤ ꯗꯤꯄꯥꯔꯠꯃꯦꯟꯠꯀꯤ ꯑꯦꯝꯄ꯭ꯂꯣꯌꯤꯁꯤꯡꯗꯗꯤ ꯄꯤꯗ꯭ꯔꯤꯕꯅ ꯃꯗꯨ ꯇꯥꯟꯅꯅꯕ ꯍꯣꯠꯅꯕꯗ ꯀꯔꯝ ꯇꯧꯗꯨꯅ ꯑꯩꯈꯣꯏꯁꯦ ꯌꯨꯅ꯭ꯌꯟ ꯑꯦꯁꯣꯁꯦꯁꯟ ꯑꯃ ꯁꯦꯝꯕ ꯌꯥꯕꯒꯦ ꯍꯥꯏꯅ ꯈꯟꯅꯔꯕ ꯃꯇꯨꯡꯗ ꯁꯦꯝꯃꯕ ꯃꯇꯨꯡꯗ ꯃꯗꯨ ꯄꯥꯡꯊꯣꯛꯅꯕ ꯍꯣꯠꯅꯕꯗ ꯌꯥꯝꯅ ꯂꯨꯕ ꯐꯤꯕꯝ ꯑꯃꯗ ꯂꯩꯈꯤ ꯑꯗꯨꯕꯨ ꯑꯍꯥꯛꯅ ꯒ꯭ꯌꯥꯟ ꯇꯥꯅ ꯐꯖꯟꯅ ꯂꯣꯏꯅꯗꯨꯅ ꯃꯈꯣꯏꯒ ꯆꯠꯃꯤꯟꯅꯔꯕ ꯃꯇꯨꯡꯗ ꯃꯇꯨꯡꯗ ꯌꯨꯅꯤꯌꯟ ꯁꯦꯝꯗꯨꯅ ꯍꯥꯏꯔꯤꯕ ꯁꯕꯦꯟ ꯄꯦ ꯑꯗꯨ ꯃꯅꯤꯄꯨꯔ ꯒꯣꯃꯦꯟꯠꯇꯒꯤ ꯂꯧꯕ ꯉꯝꯖꯈꯤ ꯑꯗꯨꯕꯨ ꯃꯗꯨꯗ ꯊꯦꯡꯅꯈꯤꯕ ꯑꯋꯥꯕ ꯃꯌꯥꯝꯗꯨ ꯍꯧꯖꯤꯛ ꯍꯧꯖꯤꯛ ꯂꯣꯏꯅ ꯅꯤꯡꯁꯤꯡꯉꯨꯗ꯭ꯔꯕꯁꯨ ꯌꯥꯝꯅ ꯈꯨꯗꯣꯡ ꯊꯤꯅ ꯌꯥꯝꯅ ꯋꯥꯅ ꯍꯣꯠꯅꯖꯗꯨꯅ ꯃꯥꯏ ꯄꯥꯛꯄ ꯉꯝꯈꯤ ꯍꯥꯏꯅ ꯊꯝꯖꯒꯦ